ꯑꯉꯥꯡꯁꯤꯡꯒꯤ ꯁ꯭ꯀꯨꯜꯗ ꯊꯥꯒꯤ ꯐꯤ ꯂꯧꯕ ꯒꯤ ꯃꯑꯣꯡꯁꯤꯡ ꯑꯗꯨꯗꯤ ꯁ꯭ꯀꯨꯜ ꯑꯗꯨꯅ ꯊꯥꯒꯤ ꯃꯜꯂꯤ ꯑꯦꯛꯖꯥꯝꯒꯨꯝꯕ ꯇꯧꯔꯛꯀꯅꯤ ꯑꯗꯨꯗ ꯑꯌꯥꯝꯕꯅ ꯊꯤꯍꯜꯂꯤ ꯃꯜꯂꯤ ꯑꯦꯛꯖꯥꯝ ꯑꯁꯤꯅ ꯁ꯭ꯀꯨꯜꯁꯤꯡꯒꯤꯗꯤ ꯊꯥꯒꯤ ꯐꯤ ꯂꯧꯕꯒꯤ ꯑꯣꯏꯅ ꯑꯌꯥꯝꯕꯅ ꯂꯣꯏꯅ ꯇꯧꯋꯤ ꯑꯗꯨꯅ ꯃꯜꯂꯤ ꯑꯦꯛꯖꯥꯝ ꯑꯁꯤ ꯁ꯭ꯀꯨꯜꯒꯤ ꯑꯣꯏꯅꯗꯤ ꯊꯥꯒꯤ ꯐꯤ ꯊꯤꯕꯒꯤ ꯌꯥꯝꯅ ꯃꯔꯨ ꯑꯣꯏꯕ ꯊꯕꯛ ꯑꯃꯅꯤ ꯑꯗꯨꯅ ꯁ꯭ꯀꯨꯜꯁꯤꯡ ꯑꯁꯤꯅ ꯃꯜꯂꯤ ꯑꯦꯛꯖꯥꯝ ꯑꯁꯤ ꯊꯥꯒꯤ ꯁꯣꯏꯗꯅ ꯑꯗꯨꯝ ꯄꯥꯡꯊꯣꯛꯑꯦ ꯑꯗꯨꯅ ꯒꯥꯔꯖꯤꯌꯥꯟꯁꯤꯡꯅꯁꯨ ꯊꯥꯒꯤ ꯐꯤ ꯑꯁꯤ ꯃꯜꯂꯤ ꯑꯦꯛꯖꯥꯝ ꯃꯌꯥꯗ ꯁꯣꯏꯗꯅ ꯊꯤꯅꯕꯒꯤꯗꯃꯛꯇ ꯌꯥꯝꯅ ꯀꯟꯅ ꯋꯥꯅ ꯑꯗꯨꯝ ꯍꯣꯠꯅꯩ